ꯍꯜꯂꯣ ꯀꯅꯥ ꯑꯣꯏꯕꯤꯔꯕꯅꯣ

ꯀꯅꯥ ꯑꯣꯏꯕꯤꯔꯕꯅꯣ

ꯑꯣ ꯀꯔꯤ ꯀꯔꯤ ꯍꯥꯏꯅꯤꯡꯕꯔꯣ ꯁꯤꯃꯦꯟ ꯂꯧꯒꯗꯧꯕ ꯁꯤꯃꯦꯟꯁꯤ ꯀꯔꯝꯕ ꯁꯤꯃꯦꯟ ꯑꯣꯏꯗꯣꯏꯅꯣ ꯑꯩꯈꯣꯏꯗ ꯂꯩꯕꯁꯤ ꯏꯁꯇꯥꯔ ꯁꯤꯃꯦꯟ ꯂꯩ ꯕꯣꯒꯥꯖꯥꯟ ꯂꯩ ꯑꯗꯩꯗꯤ

ꯗꯥꯜꯃꯤꯌꯥ ꯍꯥꯏꯕ ꯂꯩ ꯑꯗꯨ ꯀꯔꯝꯕ ꯄꯥꯝꯒꯦ ꯍꯣꯏ ꯑꯩꯈꯣꯏꯒꯤ ꯔꯦꯠꯁꯤꯗꯤ ꯑꯩꯈꯣꯏ ꯏꯁꯇꯥꯔꯁꯤꯅ ꯁꯤꯛꯁ ꯍꯟꯗ꯭ꯔꯦꯗ ꯑꯗꯨꯃꯥꯏ ꯂꯩꯌꯦ ꯑꯗꯨꯒ ꯏꯁꯇꯥꯔꯅ ꯁꯤꯛꯁ ꯍꯟꯗ꯭ꯔꯦꯗ ꯂꯩ ꯑꯗꯨꯒ ꯕꯣꯒꯥꯖꯥꯟꯁꯤꯅ ꯐꯥꯏꯕ ꯍꯟꯗ꯭ꯔꯦꯗ ꯁꯤꯛꯁꯇꯤ ꯑꯗꯨꯃꯥꯏꯅ ꯂꯩꯌꯦ ꯑꯗꯨꯒ ꯑꯩꯈꯣꯏ ꯗꯥꯜꯃꯤꯌꯥ ꯁꯤꯅ ꯁꯤꯛꯁ ꯐꯤꯐꯇꯤ ꯔꯦꯠꯁꯤ ꯑꯗꯨꯃꯥꯏ ꯂꯩꯌꯦ ꯀꯔꯝꯕ ꯃꯈꯜ ꯀꯔꯝꯕꯗꯨ ꯑꯣꯏꯗꯣꯏꯅꯣ ꯑꯣ ꯗꯤꯂꯤꯕꯔꯤ ꯍꯣꯏ ꯍꯣꯏ ꯗꯤꯂꯤꯕꯔꯤ ꯇꯧꯕꯁꯨ ꯌꯥꯅꯤ ꯑꯗꯨꯕꯨ ꯗꯤꯂꯤꯕꯔꯤ ꯆꯥꯔꯖꯇꯤ ꯇꯣꯉꯥꯟꯅ ꯒꯥꯔꯤ ꯚꯥꯔꯥꯗꯨ ꯇꯣꯉꯥꯟꯅ ꯂꯥꯛꯀꯗꯕꯅꯦꯕꯀꯣ

ꯁꯤꯛꯁ ꯍꯟꯗ꯭ꯔꯦꯗꯁꯤ ꯑꯩꯗꯤ ꯑꯗꯨꯝ ꯍꯣꯜ ꯁꯦꯜꯗ ꯊꯥꯕꯅꯤꯅ ꯑꯗꯨꯗꯒꯤꯗꯤ ꯇꯥꯗꯤ ꯇꯥꯅꯤꯡꯗ꯭ꯔꯕꯅꯤꯅꯦ ꯑꯩꯁꯦ ꯍꯣꯜ ꯁꯦꯜꯗ ꯃꯤ ꯑꯇꯣꯞꯄꯗꯤ ꯍꯧꯖꯤꯛꯀꯤ ꯑꯩꯅ ꯁꯤꯛꯁ ꯍꯟꯗ꯭ꯔꯦꯗ ꯊꯥꯔꯤꯁꯦ ꯑꯇꯣꯞꯄꯗꯗꯤ ꯁꯤꯛꯁ ꯐꯤꯐꯇꯤ ꯑꯗꯨꯃꯥꯏꯅ ꯑꯗꯨꯝ ꯊꯥꯕꯅꯦꯕ ꯑꯗꯨꯕꯨ ꯑꯩꯅ ꯑꯗꯨꯝ ꯑꯩ ꯍꯣꯜ ꯁꯦꯜꯗ ꯑꯣꯏꯅ ꯑꯩꯅ ꯁꯤꯛꯁ ꯍꯟꯗ꯭ꯔꯦꯗꯇ ꯑꯗꯨꯃ ꯊꯥꯕꯅꯦ ꯑꯗꯨ ꯅꯪ ꯀꯃꯥꯏ ꯈꯟꯒꯦ ꯑꯗꯨ ꯑꯗꯨꯝ ꯌꯥꯒꯗꯧꯕ ꯑꯣꯏꯔꯗꯤ ꯑꯩ ꯗꯤꯂꯤꯕꯔꯤꯗꯨ ꯑꯗꯨꯝ ꯇꯧꯍꯜꯂꯛꯀꯦ ꯒꯥꯔꯤꯒꯤ ꯃꯃꯜꯁꯦ ꯃꯣꯏ ꯑꯦꯛꯁꯇ꯭ꯔꯥ ꯐꯥꯏꯕ ꯍꯟꯗ꯭ꯔꯦꯗ ꯀꯨꯝꯕ ꯂꯥꯛꯀꯅꯤ ꯑꯗꯨꯒ ꯉꯁꯥꯏꯒꯤ ꯁꯤꯛꯁ ꯍꯟꯗ꯭ꯔꯦꯗꯇꯨꯒ ꯑꯗꯨꯝ ꯑꯗꯨꯃꯥꯏ ꯇꯧꯔꯒ ꯉꯁꯥꯏꯒꯤ ꯃꯃꯜꯗꯣ ꯑꯗꯨꯒ ꯑꯗꯨꯝ ꯗꯤꯂꯤꯕꯔꯤꯒꯤꯗꯤ ꯐꯥꯏꯕ ꯍꯟꯗ꯭ꯔꯦꯗ ꯒꯥꯔꯤꯒꯤꯗꯣ ꯑꯗꯨꯃꯥꯏꯅ ꯂꯥꯛꯂꯅꯤ ꯑꯗꯨꯒ ꯑꯗꯨꯝ ꯑꯗꯨꯃꯥꯏꯅ ꯑꯗꯨꯝ ꯌꯥꯅꯤ

ꯑꯥ ꯍꯣꯏ ꯑꯗꯨ ꯒꯥꯔꯤꯒꯨꯗꯨꯗꯤ ꯇꯥꯍꯜꯂꯨꯅꯨ ꯒꯥꯔꯤꯒꯤꯗꯨꯗꯤ ꯑꯩꯒꯤ ꯅꯠꯇꯦ ꯃꯣꯏ ꯒꯥꯔꯤꯁꯤꯡꯅ ꯑꯗꯨꯝ ꯃꯣꯏ ꯂꯧꯖꯒꯗꯕꯅꯦꯕ ꯑꯗꯨ ꯁꯤꯛꯁ ꯍꯟꯗ꯭ꯔꯦꯗ ꯍꯥꯏꯕꯗꯣ ꯂꯨꯄꯥ ꯇꯔꯥꯗꯨ ꯌꯦꯡꯂꯒꯦ ꯐꯥꯏꯕ ꯅꯥꯏꯟꯇꯤꯗꯨꯗ ꯑꯗꯨꯝ ꯂꯧꯔꯣ ꯑꯗꯨꯑꯣꯔꯏꯗꯤ ꯌꯥꯔꯣꯀꯣ ꯑꯗꯨꯗ

ꯑꯗꯨ ꯇꯔꯥꯕꯅꯤꯅꯦ ꯑꯗꯨ ꯀꯌꯥ ꯍꯥꯏꯕ ꯐꯥꯏꯕ ꯐꯤꯐꯇꯤꯗꯤ ꯀꯩꯅꯣ ꯇꯧꯔꯦ ꯑꯗꯨ ꯂꯥꯁ ꯑꯣꯏꯅ ꯐꯥꯏꯕ ꯑꯩꯠꯇꯤꯗꯣ ꯑꯗꯨꯗ ꯑꯗꯨꯝ ꯑꯗꯨ ꯌꯥꯔꯒꯗꯤ ꯑꯩ ꯊꯥꯔꯛꯂꯒꯦ ꯍꯥꯏꯕꯗꯤ ꯑꯩꯅ ꯁꯤꯛꯁ ꯍꯟꯗ꯭ꯔꯦꯗ ꯌꯣꯟꯕꯅꯤꯅ ꯅꯪ ꯂꯨꯄꯥ ꯀꯨꯟꯗꯨꯗꯤ ꯎꯄꯥꯏ ꯂꯩꯇꯕꯩ ꯑꯗꯨꯝ ꯇꯥꯔꯕꯅꯦ ꯑꯗꯨꯝ ꯌꯥꯔꯦ ꯐꯥꯏꯕ ꯑꯩꯠꯇꯤꯗꯨꯗ ꯑꯗꯨꯝ ꯇꯧꯔꯣ ꯑꯩꯅ ꯊꯥꯔꯛꯅꯉꯥꯏ ꯑꯗꯨꯝ ꯇꯧꯒꯦ ꯎꯝ

ꯍꯣꯏ ꯍꯣꯏ ꯍꯣꯏ ꯑꯩ ꯊꯥꯔꯛꯂꯒꯦꯀꯣ ꯑꯗꯨꯗꯤ ꯑꯗꯣ ꯒꯥꯔꯤ ꯗ꯭ꯔꯥꯏꯕꯔꯗꯨꯗꯀꯣ ꯉꯁꯥꯏꯒꯤ ꯃꯃꯜꯗꯨꯁꯨ ꯑꯗꯨꯝ ꯄꯤꯈ꯭ꯔꯣꯀꯣ ꯐꯔꯦ ꯐꯔꯦ ꯐꯔꯦ ꯊꯝꯃꯦ ꯊꯝꯃꯦ